ꯍꯜꯂꯣ ꯑꯧ ꯍꯜꯂꯣ ꯑꯧ ꯇꯥꯁꯦ ꯇꯥꯁꯦ

ꯑꯣ ꯑꯁꯤ ꯅꯍꯥꯟ ꯑꯩ ꯍꯣꯁꯄꯤꯇꯥꯜꯗ ꯔꯨꯝ ꯅꯝꯕꯔ ꯊꯥꯔꯇꯤꯟ ꯂꯩꯈꯤꯕ ꯄꯦꯁꯦꯟ ꯑꯗꯨꯅꯤ ꯑꯥ ꯗꯣꯛꯇꯔꯅ ꯑꯩꯕꯨ ꯆꯤꯟꯖꯥꯛ ꯈꯔ ꯆꯥꯒꯅꯨ ꯍꯥꯏꯅ ꯏꯔꯝꯕꯗꯨ ꯑꯩ ꯀꯥꯎꯈ꯭ꯔꯦ ꯑꯗꯨꯅ ꯅꯪ ꯍꯥꯏꯕꯤꯌꯣ

ꯑꯩꯒꯤ ꯃꯤꯡ ꯏꯛꯅꯤ ꯑꯩꯒꯤ ꯆꯍꯤꯅ ꯁꯤꯛꯁꯇꯤ ꯊ꯭ꯔꯤ ꯖꯣꯟ

ꯍꯣꯏ ꯍꯣꯏ ꯃꯥꯅꯤ

ꯍꯣꯏ

ꯍꯣꯏ ꯁꯪꯒꯣꯝꯗꯤ ꯆꯥꯕ ꯌꯥꯕ꯭ꯔꯣ

ꯀꯩ ꯍꯥꯏꯕ ꯑꯧ ꯑꯧ

ꯑꯧ

ꯑꯧ ꯍꯣꯏ ꯎꯝ

ꯑꯗꯨꯒ ꯑꯩꯅ ꯑꯩꯒꯤꯃꯗꯛꯇ ꯅꯨꯡꯁꯥ ꯊꯣꯛꯄꯗꯨ ꯐꯒꯦꯔꯥ

ꯑꯧ

ꯑꯧ ꯑꯦ ꯑꯗꯨꯗꯤ ꯌꯥꯝ ꯅꯨꯡꯉꯥꯏꯔꯦꯀꯣ ꯎꯝ